ꯍꯦꯜꯂꯣ ꯑꯁꯤ ꯔꯦꯁꯇꯨꯔꯦꯟ ꯑꯣꯏꯀꯣ ꯅꯪꯒꯤ ꯊꯤꯟꯕꯤꯕꯒꯤ ꯊꯕꯛ ꯇꯧꯔꯤꯕ ꯃꯤꯅ ꯑꯩꯕꯨ ꯀꯣꯜ ꯇꯧꯔꯛꯄ ꯑꯗꯨ ꯑꯩꯅ ꯑꯗꯨ ꯃꯇꯝꯗ ꯑꯩꯁꯤ ꯏꯔꯨꯔꯒ ꯂꯩꯕꯅꯤꯅ ꯀꯣꯜꯗꯨ ꯄꯥꯏꯈꯠꯄ ꯉꯝꯗ꯭ꯔꯦ ꯑꯗꯨ ꯑꯩ ꯃꯊꯪꯗ ꯏꯔꯨ ꯂꯣꯏꯔꯀꯥꯟꯗ ꯑꯗꯨꯝ ꯂꯥꯛꯂꯒ ꯀꯣꯜ ꯃꯥꯕꯨ ꯀꯣꯜ ꯕꯦꯛ ꯇꯧꯔꯒ ꯃꯥꯅ ꯄꯥꯏꯈꯠꯇ꯭ꯔꯦ ꯁꯨꯡꯄꯥꯏ ꯄꯥꯏꯈꯠꯇ꯭ꯔꯦ ꯍꯧꯖꯤꯛ ꯑꯩ ꯀꯣꯜ ꯑꯍꯨꯝꯂꯛ ꯇꯧꯈ꯭ꯔꯦ ꯄꯨꯡ ꯑꯃꯗꯤ ꯑꯣꯏꯈ꯭ꯔꯦ ꯍꯧꯖꯤꯛ ꯄꯥꯏꯈꯠꯇ꯭ꯔꯤꯕ ꯍꯧꯖꯤꯛꯐꯥꯎ ꯑꯩꯕꯨꯁꯨ ꯀꯣꯜ ꯕꯦꯛꯁꯨ ꯇꯧꯗꯦꯕ ꯑꯗꯨꯒꯤ ꯀꯔꯤꯒꯤꯅꯣꯕꯨ ꯅꯪ ꯅꯣꯏꯗꯤ ꯈꯪꯒꯅꯤꯅ ꯑꯗꯨꯝ ꯅꯣꯏꯅ ꯄꯥꯎ ꯐꯥꯎꯅꯧ ꯑꯗꯨꯗ ꯑꯩꯕꯨꯁꯨ ꯑꯩꯕꯨ ꯀꯣꯜ ꯕꯦꯛ ꯇꯧꯔꯛꯎ ꯍꯥꯏꯅ ꯍꯥꯏꯕꯤꯌꯣ ꯑꯩꯗꯤ ꯉꯥꯏꯕ ꯉꯝꯃꯔꯣꯏꯅꯦ ꯑꯁꯤꯗꯤ ꯑꯩꯒꯤ ꯄꯣꯠꯁꯦ ꯍꯧꯖꯤꯛ ꯉꯁꯤ ꯄꯨꯡ ꯇꯔꯥꯗ ꯂꯥꯛꯀꯦ ꯍꯥꯏꯕ ꯃꯥꯜꯂꯦ ꯑꯗꯨꯕꯨ ꯍꯧꯖꯤꯛꯇꯤ ꯄꯨꯡ ꯇꯔꯥꯅꯤꯊꯣꯏ ꯑꯣꯏꯈ꯭ꯔꯦ ꯍꯧꯖꯤꯛꯐꯥꯎ ꯂꯥꯛꯇ꯭ꯔꯤꯕ ꯑꯗꯨꯒꯤ ꯀꯣꯜ ꯇꯧꯔꯛꯄꯁꯨ ꯄꯥꯏꯈꯠꯇ꯭ꯔꯦ ꯍꯣꯏ ꯑꯩꯁꯨ ꯃꯣꯏꯒꯤ ꯀꯣꯜꯗꯤ ꯑꯃꯗꯤ ꯂꯧꯍꯧꯗ꯭ꯔꯦ ꯑꯗꯨꯕꯨ ꯑꯩꯅ ꯑꯗꯨꯝ ꯍꯦꯛ ꯂꯥꯛꯂꯒ ꯃꯤꯅꯤꯠ ꯑꯃꯁꯨ ꯐꯥꯗꯦ ꯑꯩ ꯕꯥꯠꯔꯨꯝꯗꯩ ꯊꯣꯂꯛꯂꯒ ꯀꯣꯜꯗꯣ ꯇꯠꯈ꯭ꯔꯕ ꯋꯥꯅꯦ ꯑꯗꯨꯒꯤ ꯑꯩ ꯐꯠ ꯐꯠꯅ ꯀꯣꯜ ꯕꯦꯛ ꯇꯧꯕ ꯑꯗꯨ ꯁꯨꯡꯄꯥꯏ ꯄꯥꯏꯈꯠꯇ꯭ꯔꯦ ꯍꯧꯖꯤꯛꯐꯥꯎꯁꯨ ꯄꯥꯏꯈꯠꯇ꯭ꯔꯤꯕꯀꯣ ꯑꯗꯨꯒꯤ ꯀꯔꯤꯒꯤꯅꯣ ꯅꯣꯏꯅ ꯑꯗꯨꯝ ꯍꯪꯕꯤꯌꯣꯅꯦ